ꯑꯩꯈꯣꯏꯒꯤ ꯚꯥꯔꯠꯀꯤ ꯆꯠꯊꯣꯛ ꯆꯠꯁꯤꯟꯒꯤ ꯄꯥꯝꯕꯩ ꯑꯍꯨꯝ ꯂꯩ ꯄꯥꯝꯕꯩꯁꯤꯡ ꯑꯗꯨꯗꯤ ꯀꯪꯐꯥꯟꯒꯤ ꯂꯝꯕꯤ ꯅꯣꯡꯊꯛꯀꯤ ꯂꯝꯕꯤ ꯑꯃꯁꯨꯡ ꯏꯁꯤꯡꯒꯤ ꯂꯝꯕꯤꯅ ꯑꯣꯏ ꯏꯁꯤꯡꯒꯤ ꯂꯝꯕꯤꯗꯤ ꯑꯩꯈꯣꯏꯒꯤ ꯚꯥꯔꯠꯇ ꯚꯥꯔꯠꯀꯤ ꯃꯐꯝ ꯑꯌꯥꯝꯕꯗ ꯈꯨꯗꯣꯡ ꯆꯥꯕ ꯂꯩꯇꯦ ꯑꯌꯥꯝꯕꯅ ꯅꯣꯡꯊꯛꯀꯤ ꯂꯝꯕꯤꯁꯨ ꯄꯩꯁꯥ ꯅꯨꯡꯁꯥ ꯄꯥꯏꯕ ꯁꯦꯟ ꯊꯨꯝ ꯄꯥꯏꯕ ꯃꯤ ꯈꯛꯇꯅ ꯑꯌꯥꯝꯕꯅ ꯁꯤꯖꯤꯟꯅꯩ ꯃꯔꯨ ꯑꯣꯏꯕ ꯂꯝꯕꯤꯗꯤ ꯀꯪꯐꯥꯜꯒꯤ ꯂꯝꯕꯤ ꯑꯁꯤꯅꯤ ꯀꯪꯐꯥꯟꯒꯤ ꯂꯝꯕꯤ ꯑꯁꯤꯗ ꯕꯁ ꯑꯗꯒꯤ ꯗꯤꯖꯜ ꯑꯣꯇꯣ ꯇꯥꯇꯥ ꯃꯦꯖꯤꯛ ꯑꯁꯤꯅ ꯃꯔꯨ ꯑꯣꯏꯕ ꯑꯣꯏ ꯑꯗꯨꯒ ꯀꯪꯐꯥꯟꯒꯤ ꯂꯝꯕꯤ ꯑꯁꯤꯗꯁꯨ ꯑꯩꯈꯣꯏ ꯃꯅꯤꯄꯨꯔꯗꯗꯤ ꯚꯥꯔꯠꯀꯤ ꯃꯅꯨꯡꯗ ꯆꯟꯅ ꯃꯅꯤꯄꯨꯔ ꯑꯁꯤꯗꯗꯤ ꯅꯣꯡ ꯁꯤꯡꯒꯤ ꯐꯤꯕꯝ ꯐꯠꯇ꯭ꯔꯕꯗꯤ ꯆꯤꯡꯒꯤ ꯂꯝꯅ ꯑꯌꯥꯝꯕ ꯑꯣꯏꯕꯅꯤꯅ ꯂꯦꯟꯁꯂꯥꯏꯠ ꯊꯣꯛꯄ ꯆꯤꯡ ꯀꯤꯟꯊꯕ ꯑꯁꯤꯅꯆꯤꯡꯕꯅ ꯆꯠꯊꯣꯛ ꯆꯠꯁꯤꯟꯒꯤ ꯂꯝꯕꯤꯗ ꯑꯄꯟꯕ ꯆꯥꯎꯅꯄꯤ ꯃꯔꯝ ꯑꯁꯤꯅ ꯚꯥꯔꯠꯇꯗꯤ ꯆꯠꯊꯣꯛ ꯆꯠꯁꯤꯟꯒꯤ ꯄꯥꯝꯕꯩ ꯑꯁꯤ ꯌꯥꯝꯅ ꯅꯨꯡꯖꯨ ꯅꯨꯡꯁꯥꯒꯤ ꯃꯇꯝꯗ ꯑꯋꯥꯕ ꯃꯥꯏꯌꯣꯛꯅꯩ